ꯍꯜꯂꯣ ꯑꯧ ꯁꯤꯕꯨ ꯑꯦꯂꯦꯛꯇ꯭ꯔꯤꯛꯀꯤ ꯑꯣꯏꯕꯤꯔꯕ꯭ꯔꯣ ꯑꯣ ꯑꯩ ꯌꯨꯝꯁꯦ ꯃꯩꯁꯦ ꯈꯔ ꯅꯨꯡꯉꯥꯏꯇꯕ ꯈꯔ ꯂꯩꯔꯦꯕꯀꯣ ꯑꯗꯨꯗꯣ ꯀꯩꯀꯩꯅꯣ ꯑꯝꯇ ꯍꯥꯏꯖꯔꯛꯀꯦ ꯑꯗꯣ ꯀꯔꯤ ꯃꯔꯝ ꯑꯣꯏꯕꯒꯤꯅꯣꯗꯣ ꯌꯥꯔꯒꯗꯤ ꯑꯝꯇ ꯍꯥꯏꯕꯤꯔꯛꯑꯣꯕꯀꯣ ꯌꯥꯗ꯭ꯔꯒꯅ ꯂꯥꯛꯑꯒ ꯁꯦꯝꯗ ꯌꯥꯗꯕ ꯑꯣꯏꯔꯒꯅ ꯁꯦꯝꯃꯁꯨ ꯑꯗꯨꯃꯥꯏꯅ ꯇꯧꯁꯦꯅ ꯑꯥ ꯑꯩꯈꯣꯏꯒꯤ ꯃꯩꯁꯦ ꯏꯟꯚꯔꯇꯔ ꯂꯥꯏꯟꯁꯦ ꯃꯩ ꯍꯦꯛ ꯃꯨꯠꯈꯤꯕꯒꯅꯦ ꯑꯩꯈꯣꯏꯅ ꯍꯥꯟꯅ ꯈꯪꯕꯗꯗꯤ ꯃꯩ ꯍꯦꯛ ꯃꯨꯠꯈꯤꯕꯁꯦ ꯃꯊꯟꯗ ꯁꯤꯟꯗꯣꯛ ꯁꯤꯖꯤꯟ ꯇꯧꯋꯦꯕꯀꯣ ꯃꯩ ꯍꯦꯛ ꯃꯨꯠꯈꯤꯕꯒ ꯑꯗꯨꯝ ꯃꯊꯟꯗ ꯃꯩꯁꯦ ꯑꯗꯨꯝ ꯃꯁꯥꯅ ꯂꯥꯛꯆꯕ ꯍꯥꯏꯇꯥꯔꯦ ꯏꯟꯚꯔꯇꯔꯒꯤ ꯂꯥꯏꯟ ꯍꯧꯖꯤꯛꯁꯤꯅ ꯃꯨꯠꯈ꯭ꯔꯦ ꯂꯥꯛꯑꯣ ꯌꯥꯗ꯭ꯔꯦꯕ ꯄꯪꯈꯣꯡꯗ ꯈꯣꯡꯉꯒ ꯂꯩꯌꯦꯕꯀꯣ ꯃꯩꯁꯦ ꯑꯗꯣ ꯑꯣꯏꯕ ꯌꯥꯕ ꯃꯔꯝꯁꯦ ꯀꯩꯀꯩꯅꯣ ꯑꯝꯇ ꯁꯟꯗꯣꯛꯅ ꯇꯥꯛꯄꯤꯔꯛꯎ

ꯑꯗꯨꯗꯤ ꯇꯣꯉꯥꯟꯅ ꯁꯝꯕꯁꯨ ꯌꯥꯎꯕ ꯃꯥꯜꯂꯦ ꯁꯝꯗꯕꯁꯨ ꯃꯥꯜꯂꯦꯕ ꯁꯝꯃꯒꯅ ꯀꯔꯤ ꯁꯝꯗ꯭ꯔꯒꯅ ꯀꯔꯤꯅꯣ ꯑꯗꯨ ꯆꯧꯔꯥꯛꯄ ꯑꯃ ꯍꯥꯏꯕꯤꯔꯣ ꯑꯩ ꯒ꯭ꯌꯥꯟ ꯑꯃ ꯇꯥꯗ꯭ꯔꯦꯕ ꯁꯝꯕ꯭ꯔꯥ ꯁꯝꯗꯕ꯭ꯔꯥ ꯁꯝꯃꯒꯅ ꯈꯨꯗꯣꯡꯆꯥꯗꯕ ꯀꯔꯤꯅꯣ ꯁꯝꯗꯕꯅ ꯀꯔꯤ ꯑꯣꯏꯊꯣꯛꯄ ꯌꯥꯕꯅꯣ ꯍꯥꯏꯕꯤꯔꯣꯅꯦ ꯑꯥ ꯑꯣ ꯑꯣ ꯑꯣ ꯑꯗꯣ ꯑꯣꯇꯣ ꯀꯠꯇꯣ ꯑꯗꯨꯝ ꯌꯥꯅꯕ ꯑꯩꯈꯣꯏꯅ ꯁꯦꯝꯁꯦ ꯍꯥꯏꯇꯥꯔꯒꯗꯤ ꯐ꯭ꯔꯤꯖꯀꯨꯝꯕ ꯃꯩꯒꯨꯝꯕꯁꯤꯁꯨ ꯂꯣꯏꯅ ꯂꯥꯛꯇꯣꯏꯅꯦꯕ ꯅꯠꯇ꯭ꯔ ꯃꯩ ꯑꯀꯟꯕ ꯑꯔꯨꯝꯕ ꯃꯩ ꯃꯌꯥꯝ ꯄꯨꯕꯁꯤꯁꯨ ꯑꯗꯨꯝ ꯏꯟꯚꯔꯇꯔ ꯂꯥꯏꯟꯗꯒꯤ ꯆꯤꯡꯍꯟꯗꯣꯏꯔꯥꯕ ꯑꯗꯨ ꯁꯦꯝꯗꯣꯛꯁꯦ ꯍꯥꯏꯔꯒꯅ ꯀꯌꯥꯝꯃꯨꯛ ꯀꯔꯤ ꯀꯔꯤ ꯆꯪꯅꯤ ꯀꯃꯥꯏꯅ ꯀꯔꯤ ꯆꯪꯒꯗꯒꯦꯗꯣ ꯍꯥꯏꯐꯦꯠꯇ ꯍꯥꯏꯕꯤꯔꯛꯑꯣ

ꯑꯣ ꯑꯗꯨꯃꯥꯏꯅ ꯁꯦꯝꯗꯣꯛ ꯇꯥꯔꯒꯗꯤ ꯑꯣꯇꯣ ꯃꯦꯇꯤꯀꯦꯜꯂꯤ ꯑꯗꯨꯝ ꯃꯁꯥ ꯃꯊꯟꯗ ꯃꯩ ꯌꯥꯝ ꯆꯥꯗꯕꯗꯨꯅ ꯑꯗꯨꯝ ꯂꯥꯛꯆꯗꯣꯏꯅꯦꯕ ꯃꯩ ꯃꯨꯠꯈꯤ ꯃꯇꯝꯗ ꯑꯣ ꯑꯣꯇꯣꯃꯦꯇꯤꯛ ꯑꯣꯏꯅ ꯑꯗꯨꯝ ꯏꯟꯚꯔꯇꯔꯁꯤꯗꯒꯤ ꯃꯁꯥꯅ ꯈꯪꯅ ꯑꯗꯨꯝ ꯂꯥꯛꯆꯗꯣꯏꯅꯦ ꯑꯩꯈꯣꯏꯅ ꯊꯥꯅꯔꯨꯕꯒꯤ ꯃꯊꯧ ꯇꯥꯗꯦꯕ ꯑꯣ ꯑꯗꯨꯗꯨꯒ ꯂꯣꯠ ꯑꯆꯧꯕꯁꯤꯡꯗꯨꯅ ꯑꯣꯐ ꯎꯝ ꯑꯣ ꯑꯣ ꯑꯗꯨꯃꯥꯏꯅ ꯇꯧꯔꯗꯤ ꯍꯦꯟꯅꯗꯤ ꯅꯨꯡꯉꯥꯏꯔꯅꯤ ꯑꯗꯨꯏꯗꯤ ꯑꯗꯨ ꯃꯗꯨ ꯁꯦꯝꯗꯣꯛꯁꯦ ꯍꯥꯏꯔꯒꯗꯤ ꯀꯔꯤ ꯀꯔꯤ ꯗꯔꯀꯥꯔ ꯑꯣꯏꯒꯗꯒꯦ ꯋꯦꯌꯔꯃꯨꯛ ꯂꯩꯅꯒꯗ꯭ꯔꯥ ꯀꯔꯤ ꯀꯔꯤ ꯂꯩꯅꯅꯤ ꯑꯝꯇ ꯍꯥꯏꯕꯤꯔꯛꯑꯣꯅꯦ

ꯑꯣ ꯋꯦꯌꯔ ꯈꯇꯅꯦꯕ ꯆꯪꯗꯣꯏꯁꯦ ꯑꯣ ꯑꯗꯣ ꯁꯤ ꯎꯝ ꯏꯟꯚꯔꯇꯔꯗꯤ ꯁꯝꯃꯦ ꯑꯗꯣ ꯄꯨꯂꯞ ꯂꯥꯛꯏꯔꯥ ꯂꯥꯛꯇ꯭ꯔꯤꯔꯁꯦ ꯒ꯭ꯌꯥꯟ ꯃꯦꯟ ꯑꯝ ꯇꯥꯗ꯭ꯔꯕ ꯍꯥꯟꯅꯗꯤ ꯂꯥꯛꯇꯤ ꯂꯥꯛꯑꯝꯃꯦ ꯍꯧꯖꯤꯛꯇꯤ ꯀꯩꯅꯣꯝ ꯇꯧꯈ꯭ꯔꯦꯕ ꯑꯗꯨꯗꯨꯅ ꯈꯪꯗ꯭ꯔꯦꯕ ꯎꯝ ꯃꯨꯠꯂꯦ ꯑꯗꯣ ꯏꯟꯚꯔꯇꯔ ꯎꯝ ꯎꯝ ꯎꯝ ꯑꯣ ꯑꯗꯣ ꯄꯩꯁꯥꯗꯤ ꯀꯌꯥꯃꯨꯛ ꯆꯪꯅꯤ ꯄꯨꯂꯞꯅ ꯆꯧꯔꯥꯛꯄ ꯑꯃ

ꯂꯤꯁꯤꯡ ꯃꯉꯥꯃꯨꯛꯀꯤ ꯆꯥꯡ ꯆꯪꯒꯅꯦꯕ ꯑꯣ ꯑꯗꯨꯏꯇꯥꯔꯒꯗꯤ ꯑꯩ ꯄꯩꯁꯥꯗꯣ ꯁꯤꯟꯂꯥꯡ ꯇꯧꯖꯔꯝꯃꯒꯦ ꯑꯊꯨꯕ ꯃꯇꯝꯗ ꯁꯦꯝꯅꯅꯕ ꯇꯧꯔꯁꯤꯀꯣ ꯊꯝꯖꯔꯦ ꯊꯝꯖꯔꯦ